ꯑꯣ ꯑꯩꯁꯦ ꯃꯅꯤꯄꯔꯨꯒꯤ ꯋꯥꯡꯃꯗ ꯁꯦꯇꯜ ꯇꯧꯔꯒ ꯂꯩꯕ ꯆꯍꯤ ꯀꯨꯟꯊ꯭ꯔꯥ ꯃꯨꯛ ꯁꯨꯔꯦ ꯑꯗꯣ ꯍꯟꯇꯛꯁꯦ ꯑꯩꯁꯦ ꯁꯨꯝ ꯃꯅꯤꯄꯨꯔ ꯅꯤꯡꯖꯪꯉꯛꯇꯅ ꯀꯣꯏꯕ ꯂꯥꯛꯄꯅꯦ ꯑꯗꯨ ꯃꯅꯤꯄꯨꯔꯁꯤꯗ ꯁꯨꯝ ꯍꯧꯖꯤꯛ ꯍꯧꯖꯤꯛ ꯐꯪꯕ ꯑꯩꯈꯣꯏꯒꯤ ꯑꯥ ꯂꯣꯀꯦꯜꯇꯤ ꯄ꯭ꯔꯗꯛ ꯍꯥꯏꯇꯔꯦ ꯋꯥꯒꯤ ꯄ꯭ꯔꯗꯛꯄꯨ ꯑꯣꯏꯔꯣ ꯀꯧꯅꯥꯒꯤ ꯄ꯭ꯔꯗꯛꯄꯨ ꯑꯣꯏꯔꯣ ꯃꯁꯦ ꯐꯪꯐꯝꯒꯨꯝꯕ ꯅꯠꯇ꯭ꯔꯒꯅ ꯑꯩꯅ ꯊꯥꯕ ꯈꯣꯠꯄ ꯈꯪꯅꯤꯡꯕꯁꯤ ꯀꯃꯥꯏꯅ ꯇꯧꯅ ꯈꯪꯕ ꯌꯥꯒꯗꯒꯦ ꯀꯥꯏ ꯖꯥꯒꯗ ꯆꯠꯂꯒ ꯈꯪꯅꯤ ꯍꯥꯏꯕꯗꯨ ꯑꯃꯇꯪ ꯇꯥꯛꯄꯤꯕ ꯇꯥꯛꯄꯤꯌꯣꯅ ꯑꯩ ꯐꯣꯟ ꯇꯧꯖꯔꯛꯏꯅꯦ ꯍꯣꯏ ꯍꯣꯏ

ꯎꯝ

ꯑꯗꯒꯤ ꯂꯣꯀꯦꯜꯒꯤ ꯄ꯭ꯔꯗꯛ ꯑꯅꯝꯕꯅ ꯍꯥꯏꯇꯔꯦꯅꯦ ꯆꯤꯟꯖꯥꯛꯄꯨ ꯑꯣꯏꯔꯣ ꯑꯗꯒꯤ ꯑꯩꯈꯣꯏꯒꯤ ꯀꯣꯏꯕꯝ ꯈꯣꯠꯐꯝ ꯑꯗ ꯁꯨꯝ ꯆꯥꯛꯆꯥ ꯍꯩꯖꯥꯅꯕꯗ ꯅꯥꯟꯅ ꯁꯨꯝ ꯀꯩꯅꯣ ꯑꯩꯈꯣꯏꯒꯤ ꯁꯣꯐꯥꯒꯨꯝꯕ ꯊꯥꯕ ꯊꯦꯡꯅꯩꯗꯅꯀꯣ ꯀꯧꯅꯥꯒꯤꯁꯨ ꯑꯗꯣ ꯑꯗꯨꯒꯨꯝꯕꯁꯦ ꯁꯨꯝ ꯌꯨꯅꯤꯛ ꯑꯣꯏꯕ ꯗꯤꯖꯥꯏꯟ ꯑꯣꯏꯕꯗꯨꯗ ꯑꯩꯅ ꯑꯗꯨꯝ ꯄꯥꯝꯕ ꯑꯗꯨꯒ ꯃꯁꯦ ꯂꯩꯕꯁꯦ ꯑꯗꯨꯝ ꯕꯖꯥꯔꯗ ꯑꯗꯨꯝ ꯐꯪꯗ꯭ꯔꯥ ꯅꯠꯇ꯭ꯔꯒꯅ ꯁꯥꯕꯝꯗ ꯁꯤꯡꯒꯗ꯭ꯔꯥ ꯃꯣꯏ ꯁꯣꯐꯥꯒꯨꯝꯕꯗꯗꯤ ꯀꯃꯥꯏꯅ ꯇꯧꯅꯤ ꯍꯣꯏ ꯍꯣꯏ

ꯍꯣꯏ ꯑꯗꯨꯅ ꯑꯃꯨꯛ ꯀꯩꯅꯣꯒꯤ ꯆꯤꯡꯈ꯭ꯔꯦꯗꯅ ꯑꯩꯈꯣꯏꯒꯤ ꯄ꯭ꯔꯗꯛꯇꯨꯅ ꯑꯃꯨꯛ ꯑꯩꯈꯣꯏꯒꯤ ꯀꯩꯅꯣꯁꯤꯗꯤ ꯆꯤꯟꯖꯥꯛꯀꯤ ꯄ꯭ꯔꯗꯛꯁꯤꯁꯨ ꯑꯗꯨꯝ ꯑꯩꯈꯣꯏ ꯂꯣꯀꯦꯜꯒꯤ ꯁꯣꯏꯕꯨꯝꯒꯨꯝꯕ ꯑꯗꯒꯤ ꯄꯣꯡ ꯍꯋꯥꯏꯖꯥꯔꯒꯨꯝꯕꯁꯤꯁꯨ ꯑꯗꯨꯝ ꯂꯣꯏꯅꯃꯛ ꯐꯪꯒꯅꯤꯀꯣ ꯑꯣ ꯑꯗꯨ ꯐ꯭ꯔꯦꯁ ꯑꯣꯏꯕꯒꯨꯝ ꯐ꯭ꯂꯥꯛꯁꯇꯁꯨ ꯊꯥꯕ ꯌꯥꯕ꯭ꯔꯥ ꯅꯠꯇ꯭ꯔꯒꯅ ꯄꯥꯏꯞꯇ ꯑꯣꯀꯦ ꯑꯣꯀꯦ ꯑꯗꯣ ꯃꯥꯒꯤ ꯄ꯭ꯔꯗꯛꯁꯨ ꯂꯣꯏꯅꯃꯛ ꯍꯋꯥꯏꯖꯥꯔ ꯈꯤꯇꯪ ꯅꯞꯇꯕꯤꯗ ꯁꯣꯏꯕꯨꯝ ꯀꯔꯤ ꯀꯔꯥ ꯂꯣꯏ ꯐꯪꯒꯅꯤꯀꯣ

ꯑꯗꯨꯗꯤ ꯑꯩꯈꯣꯏꯁꯦ ꯀꯔꯤꯒꯨꯝꯕ ꯕꯦꯝꯕꯨ ꯕꯦꯝꯕꯨꯁꯦ ꯃꯐꯝ ꯃꯐꯝꯗ ꯍꯧꯕ ꯈꯣꯠꯄ ꯂꯩꯗꯅꯀꯣ ꯁꯤ ꯕꯦꯝꯕꯨ ꯁꯨꯠꯇꯒꯤ ꯑꯩꯈꯣꯏ ꯁꯣꯏꯕꯨꯝ ꯅꯠꯇꯕ ꯁꯣꯏ ꯀꯔꯤ ꯁꯣꯏꯖꯤꯟꯒꯨꯝꯕ ꯁꯦꯝꯕ ꯑꯩꯈꯣꯏꯒꯤ

ꯁꯣꯏꯕꯨꯝꯒꯨꯝꯕ ꯁꯣꯏꯖꯤꯟꯒꯨꯝꯕ ꯁꯥꯅꯩꯗꯅꯀꯣ ꯑꯗꯨꯒꯤ ꯁꯥꯕꯒꯤ ꯅꯤꯌꯣꯝ ꯀꯩꯀꯥꯁꯤꯗꯤ ꯀꯔꯥꯏ ꯖꯒꯥꯗ ꯆꯠꯂꯒ ꯈꯪꯒꯅꯤ

ꯍꯣꯏ ꯍꯣꯏ

ꯑꯥ ꯃꯣꯏ ꯃꯣꯏ ꯁꯤꯁꯨ ꯑꯗꯨꯝ ꯃꯇꯝ ꯀꯨꯏꯅ ꯊꯝꯕ ꯌꯥꯕ ꯄꯣꯠ ꯑꯣꯏꯕ꯭ꯔꯥ ꯀꯩꯅꯣꯁꯤꯗꯤ ꯂꯥꯏ ꯋꯥꯒꯨꯝꯕꯁꯤꯗꯤ ꯍꯣꯏ ꯍꯣꯏ ꯑꯣ ꯂꯥꯏꯋꯥꯁꯤꯅ ꯑꯗꯨꯃꯥꯏꯅ ꯑꯗꯨ ꯃꯥꯗꯤ ꯄ꯭ꯔꯤꯖꯥꯕ ꯇꯧꯕꯒ ꯑꯩꯈꯣꯏꯅ ꯀꯨꯏꯅ ꯁꯥꯡꯅ ꯄ꯭ꯔꯥꯏꯖꯒꯨꯝꯕꯗꯤ ꯐꯪꯉꯔꯣꯏꯅꯦꯀꯣ ꯑꯣꯀꯦ ꯑꯣꯀꯦ ꯑꯗꯨꯒ ꯑꯩꯈꯣꯏꯒꯤ ꯀꯩꯅꯣꯗꯨꯗꯤ ꯆꯥꯅꯕꯒ ꯑꯥꯏꯇꯦꯃꯗꯨꯗꯤ ꯑꯗꯨꯝ ꯍꯧꯖꯤꯛꯁꯦ ꯍꯣꯇꯦꯜ ꯈꯨꯗꯤꯡꯃꯛꯇ ꯑꯩꯁꯨ ꯑꯅꯧꯕꯅꯤꯅ ꯈꯪꯗ꯭ꯔꯦ ꯑꯩꯅ ꯆꯥꯅꯤꯡꯕ ꯑꯩꯈꯣꯏꯒꯤ ꯎꯇꯤꯕꯨ ꯑꯣꯏꯔꯣ ꯑꯗꯒꯤ ꯑꯩꯈꯣꯏꯒꯤ ꯀꯔꯤ ꯀꯔꯤ ꯍꯋꯥꯏꯖꯥꯔ ꯆꯒꯦꯝ ꯄꯣꯝꯕꯒꯨꯝꯕ ꯑꯗꯨꯝꯕ ꯑꯗꯨꯗꯤ ꯑꯗꯨꯝ ꯂꯣꯏꯅ ꯐꯪꯉꯕ꯭ꯔꯥ ꯅꯠꯇ꯭ꯔꯒ ꯀꯃꯥꯏꯅ ꯇꯧꯏ

ꯑꯩꯈꯣꯏꯒꯤ ꯃꯅꯤꯄꯨꯔꯗ ꯐꯪꯕ ꯉꯥꯁꯤꯒ ꯑꯩꯈꯣꯏꯅ ꯑꯥꯗ ꯂꯩꯔꯛꯄꯗ ꯆꯥꯔꯛꯄ ꯉꯥꯁꯤꯒ ꯃꯍꯥꯎꯁꯨ ꯃꯥꯟꯅꯗꯦꯕꯀꯣ ꯑꯗꯨꯒꯤ ꯉꯥꯁꯤꯁꯨ ꯑꯩꯈꯣꯏꯒꯤ ꯑꯌꯣꯛꯄ ꯐꯥꯝ ꯃꯆꯥ ꯃꯆꯥꯗꯨ ꯌꯣꯛꯅꯕꯁꯨ ꯑꯣꯏꯗꯣꯏꯔꯥ ꯅꯠꯇ꯭ꯔꯒꯅ ꯑꯣ ꯂꯣꯛꯇꯥꯛꯇꯒꯤ ꯐꯥꯕ ꯉꯥꯛꯇꯅ ꯉꯥ ꯑꯣꯏꯗꯣꯏꯔꯥ ꯀꯔꯝꯕ ꯉꯥꯅꯣ ꯑꯩꯈꯣꯏꯒꯤ ꯂꯣꯛꯀꯦꯜ ꯉꯥ ꯍꯥꯏꯒꯗ꯭ꯔꯥ ꯉꯥꯗꯤ ꯆꯞ ꯃꯥꯟꯅꯕ ꯑꯩꯈꯣꯏꯒꯤ ꯔꯪꯕꯨ ꯑꯣꯏꯔꯣ ꯑꯗꯒꯤ ꯑꯩꯈꯣꯏ ꯒ꯭ꯔꯥꯁ ꯀꯥꯞ ꯀꯨꯝꯕ ꯑꯣꯏꯔꯣ ꯑꯩꯈꯣꯏꯅ ꯃꯅꯤꯄꯨꯔꯗ ꯆꯥꯕꯝꯁꯤꯗ ꯃꯄꯥꯟꯗ ꯐꯪꯉꯤꯕꯁꯤꯒ ꯃꯍꯥꯎ ꯃꯥꯟꯅꯗꯦꯗꯅꯀꯣ ꯑꯗꯨ ꯃꯁꯤ ꯀꯔꯤ ꯊꯣꯏꯗꯣꯛꯄ ꯃꯔꯝ ꯂꯩꯕ꯭ꯔꯥ ꯀꯃꯥꯏꯅ ꯇꯧꯕꯅꯣ

ꯑꯣꯀꯦ ꯑꯣꯀꯦ ꯑꯗꯨꯗꯤ ꯉꯥꯔꯤꯒꯨꯝꯕꯁꯤꯁꯨ ꯑꯗꯨꯝ ꯍꯧꯖꯤꯛꯇꯤ ꯀꯩꯅꯣꯗ ꯂꯣꯏ ꯐꯪꯉꯦꯗꯅ ꯁꯦꯛꯃꯥꯏ ꯉꯥꯔꯤꯒꯨꯝꯕ ꯑꯗꯨꯗꯤ ꯑꯗꯨꯝ ꯑꯣꯕꯔꯑꯣꯜ ꯏꯟꯗꯤꯌꯥꯗꯨꯗ ꯑꯗꯨꯝ ꯃꯐꯝ ꯃꯐꯝꯗꯨ ꯐꯥꯎꯗ ꯐꯪꯕ ꯃꯥꯟꯂꯦ ꯑꯗꯣ ꯉꯥꯔꯤ ꯉꯥꯔꯤꯗꯨꯁꯨ ꯀꯩꯅꯣ ꯇꯧꯕ꯭ꯔꯥ ꯉꯥꯔꯤꯗꯨꯁꯨ ꯑꯩꯈꯣꯏꯒꯤ ꯀꯨꯏꯕ ꯀꯨꯏ ꯃꯣꯏ ꯅꯝꯕꯗ ꯀꯨꯏꯕ ꯃꯇꯝꯒꯤ ꯃꯈꯥ ꯄꯣꯟꯅ ꯉꯥꯔꯨꯁꯤꯁꯨ ꯃꯍꯥꯎ ꯈꯦꯠꯅꯕꯁꯤ ꯂꯩꯕ꯭ꯔꯥ ꯂꯩꯇꯕ꯭ꯔꯥ ꯑꯩꯈꯣꯏꯅ ꯌꯣꯡꯆꯥꯛꯁꯤꯁꯨ ꯑꯩꯅ ꯁꯨꯝ ꯈꯟꯕꯗ ꯌꯣꯡꯆꯥꯛꯁꯤꯁꯨ ꯎꯄꯥꯟꯕ ꯐꯪꯕ ꯌꯣꯡꯆꯥꯛ ꯍꯥꯏꯇꯔꯦꯅꯦ ꯌꯣꯡꯆꯥꯛꯀ ꯃꯥꯟꯅꯕ ꯄꯣꯠꯇꯤ ꯃꯌꯥꯝ ꯎꯔꯦꯕꯀꯣ ꯆꯥꯔꯨꯕꯕꯥꯎ ꯌꯥꯎꯔꯦ ꯑꯗꯨꯕꯨ ꯃꯍꯥꯎꯗꯤ ꯃꯥꯟꯅꯗꯕ ꯑꯗꯨ ꯌꯣꯡꯆꯥꯛꯁꯦ ꯃꯄꯥꯟꯗ ꯐꯪꯅꯔꯤꯕ ꯌꯣꯡꯆꯥꯛꯁꯤꯒ ꯑꯩꯈꯣꯏ ꯃꯅꯤꯄꯨꯔꯗ ꯐꯪꯏꯕ ꯌꯣꯡꯆꯥꯛꯁꯤꯒ ꯈꯦꯠꯅꯕ꯭ꯔꯥ ꯅꯠꯇ꯭ꯔꯅ ꯃꯣꯏꯒꯤ ꯌꯣꯡꯆꯥꯛꯁꯤ ꯇꯣꯉꯥꯟꯕ ꯃꯥꯟꯕꯤ ꯑꯣꯏꯗꯣꯏꯔꯥ ꯀꯃꯥꯏꯅ ꯇꯧꯕꯖꯥꯠꯅꯣ ꯑꯣꯀꯦ ꯑꯣꯀꯦ ꯑꯗꯨꯗꯤ ꯑꯩ ꯅꯪꯅ ꯉꯁꯥꯏ ꯍꯥꯏꯕꯗꯣ ꯀꯔꯤ ꯑꯩꯈꯣꯏꯒꯤ ꯆꯥꯕ ꯊꯛꯄꯒꯤ ꯁꯤꯗ ꯀꯩꯅꯣꯒꯤ ꯀꯔꯤ ꯃꯥꯏꯀꯥꯞꯀꯤ ꯑꯦꯟꯇꯔꯄ꯭ꯔꯥꯏꯁꯦꯁꯇꯒꯤ ꯑꯗꯨꯝ ꯑꯣꯟꯂꯥꯏꯟ ꯑꯣꯗꯔ ꯇꯧꯕ ꯌꯥꯔꯦꯕꯀꯣ ꯑꯗꯨꯒ ꯑꯩꯈꯣꯏꯒꯤ ꯊꯨꯝꯃꯣꯛꯀꯨꯝꯕ ꯄꯣꯂꯥꯡꯒꯨꯝꯕ ꯑꯗꯒꯤ ꯑꯩꯈꯣꯏꯒꯤ ꯀꯧꯅꯥꯒꯤ ꯀꯩꯅꯣꯒꯨꯝꯕꯁꯤꯅ ꯕꯖꯥꯔ ꯃꯇꯨꯡꯗꯒꯤ ꯑꯗꯨꯝ ꯑꯦꯅꯤ ꯖꯒꯥꯗ ꯑꯗꯨꯝ ꯐꯪꯒꯅꯤ ꯍꯣꯏ ꯑꯣꯀꯦ ꯑꯣꯀꯦ ꯑꯗꯨꯗꯤ ꯁꯨꯃꯥꯏꯅ ꯇꯧꯔꯒꯦ ꯑꯩ ꯑꯥ ꯑꯩ ꯑꯃꯨꯛꯇꯪꯒ ꯐꯣꯟ ꯇꯧꯖꯔꯛꯀꯦ ꯑꯩ ꯂꯧꯗꯕ ꯄꯣꯠ ꯆꯩꯈꯩꯗꯣ ꯈꯜꯂꯒ ꯑꯃꯨꯛꯇꯪꯑꯩ ꯅꯣꯂꯦꯖ ꯂꯧꯖꯔꯛꯀꯦꯀꯣ ꯊꯝꯃꯦ ꯊꯝꯃꯦ